ꯍꯥꯟꯅ ꯃꯃꯥꯡꯉꯩꯗ ꯑꯩꯈꯣꯏꯒꯤ ꯕꯦꯡꯇ ꯆꯠꯄ ꯃꯇꯝ ꯆꯠꯄ ꯃꯇꯝ ꯑꯁꯤꯗ ꯑꯩꯈꯣꯏ ꯃꯤꯑꯣꯏꯕꯗ ꯑꯋꯥꯕ ꯀꯌꯥ ꯑꯃ ꯊꯦꯡꯅꯔꯝꯃꯤ ꯑꯩꯈꯣꯏꯒꯤ ꯚꯔꯥ ꯇꯤꯡꯗꯅ ꯃꯇꯝ ꯃꯥꯡꯗꯅ ꯀꯌꯥ ꯑꯃ ꯇꯧꯔꯝꯃꯤ ꯑꯗꯨꯕꯨ ꯍꯧꯖꯤꯛꯀꯤ ꯃꯇꯝ ꯑꯁꯤꯗꯗꯤ ꯀꯩꯗꯧꯔꯦ ꯍꯥꯏꯕ ꯃꯇꯝꯗ ꯑꯩꯈꯣꯏꯒꯤ ꯐꯣꯟꯒꯤ ꯃꯥꯏꯀꯩꯗꯒꯤ ꯑꯩꯈꯣꯏ ꯄ꯭ꯔꯣꯁꯦꯁ ꯈꯨꯗꯤꯡꯃꯛ ꯇꯧꯅꯤꯡꯕ ꯈꯨꯗꯤꯡꯃꯛ ꯑꯗꯣ ꯂꯣꯏꯃꯛ ꯇꯧꯕ ꯉꯝꯃꯤ ꯇꯧꯕ ꯂꯣꯏꯃꯛ ꯌꯥꯔꯦ ꯐꯣꯟ ꯑꯁꯤꯒꯤ ꯃꯥꯏꯀꯩꯗꯒꯤ ꯑꯗꯨꯒ ꯑꯃꯅ ꯀꯔꯤ ꯐꯣꯟ ꯑꯁꯤ ꯌꯥꯕꯗꯣ ꯑꯩꯈꯣꯏꯒꯤ ꯀꯔꯤꯒꯨꯝꯕ ꯑꯩꯈꯣꯏꯒꯤ ꯅꯦꯠ ꯑꯩꯒꯤ ꯐꯣꯟ ꯑꯁꯤꯗ ꯅꯦꯠ ꯌꯥꯎꯔꯛꯇꯕ ꯇꯥꯔꯒꯗꯤ ꯁꯥꯏꯕꯔ ꯗꯥꯎꯟ ꯆꯠꯈꯤꯕ ꯇꯥꯔꯒꯗꯤ ꯍꯥꯏꯔꯤꯕ ꯑꯩꯅ ꯇꯧꯅꯤꯡꯉꯤꯕ ꯊꯕꯛꯁꯤꯡꯗꯣ ꯑꯃꯠꯇ ꯃꯥꯏ ꯄꯥꯛꯅ ꯀꯔꯤꯒꯨꯝꯕ ꯑꯃꯠꯇ ꯑꯣꯏꯊꯣꯛꯄ ꯉꯝꯗꯦ ꯑꯗꯨꯅ ꯃꯔꯝ ꯑꯣꯏꯗꯨꯅ ꯑꯩꯈꯣꯏꯅ ꯅꯦꯠ ꯑꯁꯤꯅ ꯌꯥꯗꯕ ꯇꯥꯔꯒꯗꯤ ꯄ꯭ꯔꯣꯁꯦꯁ ꯇꯧꯅꯤꯡꯉꯤ ꯄꯣꯠꯇꯣ ꯑꯃꯠꯇ ꯇꯧꯕ ꯉꯝꯗꯦ ꯑꯗꯨꯅ ꯑꯩꯈꯣꯏꯁꯨ ꯀꯩꯗꯧꯅ ꯇꯥꯏ ꯍꯥꯏꯔꯤꯕ ꯑꯗꯨꯒꯤ ꯃꯥꯏꯀꯩꯗꯨꯗ ꯑꯩꯈꯣꯏꯒꯤ ꯕꯦꯡ ꯑꯗꯨꯗ ꯆꯠꯂꯒ ꯂꯣꯏꯅ ꯊꯤꯗꯣꯛ ꯈꯪꯗꯣꯛꯄ ꯇꯥꯏ ꯑꯗꯨꯒ ꯑꯩꯈꯣꯏꯒꯤ ꯏꯁꯃꯥꯔꯠ ꯐꯣꯟ ꯄꯥꯏꯗꯕ ꯑꯍꯟ ꯑꯍꯜ ꯂꯃꯟ ꯀꯌꯥꯗꯤ ꯑꯩꯈꯣꯏꯒꯤ ꯍꯩꯇꯕꯅ ꯃꯔꯝ ꯑꯣꯏꯗꯨꯅ ꯃꯈꯣꯏꯗꯤ ꯆꯠꯂ ꯆꯠꯂꯒ ꯕꯦꯡꯗ ꯆꯠꯂ ꯆꯠꯂꯒ ꯑꯁꯤꯒꯤ ꯊꯕꯛꯁꯤꯡꯁꯤ ꯄ꯭ꯔꯣꯁꯦꯁꯤꯡ ꯑꯁꯤ ꯂꯣꯏꯅꯃꯛ ꯇꯧꯏ ꯑꯗꯨꯒ ꯑꯗꯨꯅ ꯑꯩꯈꯣꯏꯒꯤꯁꯨ ꯌꯥꯝꯅ ꯃꯔꯨꯑꯣꯏꯔꯤꯗꯤ ꯑꯩꯈꯣꯏꯒꯤ ꯏꯁꯃꯥꯠ ꯐꯣꯟ ꯑꯁꯤ ꯄꯥꯏꯕ ꯇꯥꯔꯒꯁꯨ ꯀꯔꯤ ꯑꯩꯈꯣꯏꯒꯤ ꯅꯦꯠ ꯂꯥꯡ ꯃꯊꯧ ꯇꯥꯏ ꯅꯦꯠꯁꯤ ꯖꯔꯨꯔꯠꯅꯤ ꯅꯦꯠ ꯗꯔꯀꯥꯔꯅꯤ